ꯑꯩꯅ ꯌꯨꯝꯗ ꯁꯦꯝꯖꯕ ꯆꯥꯅꯕ ꯄꯣꯠ ꯑꯗꯨꯗꯤ ꯍꯩ ꯃꯍꯤꯒꯨꯝꯕ ꯑꯆꯝꯕ ꯑꯗꯨꯝ ꯀꯥꯂꯦꯟ ꯃꯇꯝꯗ ꯊꯛꯄ ꯃꯇꯝꯗ ꯁꯨꯝ ꯍꯛꯆꯥꯡꯗ ꯏꯪꯊꯕ ꯐꯥꯎꯅꯕ ꯁꯦꯝꯖꯩ ꯑꯗꯨꯒ ꯅꯨꯡꯁꯥꯒꯨꯝꯕ ꯁꯥꯕ ꯃꯇꯝꯗ ꯁꯨꯝ ꯍꯛꯆꯥꯡꯗ ꯀꯩꯅꯣ ꯍꯩꯒꯨꯝꯕ ꯀꯩꯒꯨꯝꯕ ꯆꯥꯕ ꯑꯗꯨꯒꯤ ꯍꯩ ꯃꯍꯤꯒꯨꯝꯕ ꯍꯩ ꯃꯍꯤ ꯑꯗꯒꯤ ꯍꯩ ꯑꯆꯥꯔꯒꯨꯝꯕ ꯁꯦꯝꯖꯩ